ꯑꯩꯒꯤ ꯃꯥꯏ ꯄꯥꯛꯄꯁꯦ ꯍꯥꯏꯔꯨꯔꯗꯤ ꯑꯩꯅ ꯍꯣꯁꯄꯤꯇꯥꯜꯗ ꯊꯕꯛ ꯑꯃ ꯑꯦꯄ꯭ꯂꯥꯏ ꯇꯧꯏ ꯑꯦꯄ꯭ꯂꯥꯏ ꯇꯧꯕ ꯃꯇꯝꯁꯤꯗ ꯀꯨꯏꯅ ꯍꯥꯗꯣꯛꯈꯤꯗꯦ ꯆꯍꯤ ꯃꯔꯤ ꯃꯉꯥꯒꯤ ꯃꯇꯨꯡꯗ ꯍꯥꯏꯗꯣꯛꯈꯤ ꯊꯕꯛꯁꯦ ꯃꯉꯥꯒꯤ ꯃꯇꯨꯡꯗ ꯊꯕꯛꯁꯦ ꯍꯥꯏꯗꯣꯛꯄꯅꯤꯅ ꯀꯨꯏꯅ ꯆꯪꯉꯒ ꯍꯥꯏꯗꯣꯛꯄꯅꯤꯅ ꯃꯗꯨꯒꯤ ꯊꯕꯛꯇꯨ ꯍꯥꯏꯗꯣꯛꯄ ꯃꯇꯝꯗ ꯑꯩꯁꯤ ꯏꯁꯣꯔꯅ ꯆꯥꯟꯕꯤꯗꯅ ꯈꯟꯕꯤꯔꯛꯑꯦ ꯈꯟꯕꯤꯕꯗꯒꯤ ꯊꯕꯛꯁꯤ ꯐꯪꯉꯦ ꯊꯕꯛꯁꯤ ꯐꯪꯕꯁꯤꯗ ꯃꯁꯤ ꯈ꯭ꯋꯥꯏꯗꯒꯤ ꯀꯔꯤ ꯍꯥꯏꯅꯤ ꯆꯍꯤ ꯀꯨꯏꯅ ꯊꯕꯛ ꯀꯩꯅꯣ ꯇꯧꯔꯨꯗ꯭ꯔꯕ ꯃꯇꯨꯡꯗ ꯃꯅꯤꯄꯨꯔ ꯁꯔꯀꯥꯔꯒꯤ ꯊꯕꯛ ꯑꯃ ꯐꯪꯕ ꯃꯇꯝ ꯁꯤ ꯑꯩ ꯌꯥꯝꯅ ꯍꯥꯔꯥꯎꯖꯩ ꯑꯗꯨꯒ ꯆꯥꯎꯊꯣꯛꯆꯕꯁꯤ ꯑꯩꯅ ꯊꯕꯛ ꯆꯠꯄ ꯃꯇꯝꯗ ꯑꯩꯒꯤ ꯏꯆꯥꯅ ꯑꯦ ꯄꯥꯄꯥ ꯊꯕꯛ ꯆꯠꯂꯤꯕ꯭ꯔꯥ ꯊꯕꯛ ꯆꯠꯂꯒ ꯍꯣꯔꯦꯅ ꯍꯜꯂꯛꯑ ꯀꯥꯟꯗ ꯉꯥꯃꯣꯛ ꯂꯩꯔꯛꯎ ꯊꯕꯛꯇꯨ ꯆꯠꯂꯨꯔꯒ ꯌꯨꯝꯗ ꯐꯖꯅ ꯍꯜꯂꯛꯎ ꯍꯥꯏꯕ ꯃꯇꯝꯗ ꯑꯁ ꯑꯩꯁꯨ ꯁꯔꯀꯥꯔꯒꯤ ꯊꯕꯛ ꯑꯃ ꯇꯧꯔꯤꯀꯣ ꯑꯩꯁꯨ ꯊꯕꯛ ꯆꯠꯂꯤꯕꯅꯤꯀꯣ ꯍꯥꯏꯕꯗꯨ ꯏꯆꯥ ꯅꯨꯄꯤꯗꯨꯅ ꯑꯗꯨꯃꯥꯏꯅ ꯍꯥꯏꯔꯛꯄ ꯃꯇꯝꯗ ꯑꯩ ꯏꯁꯥ ꯏꯊꯟꯗ ꯀꯔꯤ ꯍꯥꯏꯅꯤ ꯌꯥꯝꯅ ꯆꯥꯎꯊꯣꯛꯆꯕ ꯑꯩꯁꯨ ꯊꯕꯛ ꯑꯃ ꯇꯧꯔꯕꯅꯤꯀꯣ ꯃꯌꯥꯝ ꯃꯔꯛꯇ ꯇꯤꯜꯂꯕꯅꯤꯀꯣ ꯍꯥꯏꯕꯒꯤ ꯆꯥꯎꯊꯣꯛꯆꯕ ꯑꯃꯗꯣ ꯑꯩ ꯏꯁꯥꯗ ꯑꯗꯨꯝ ꯐꯥꯎꯖꯩ